ꯍꯧꯖꯤꯛ ꯑꯩꯅ ꯆꯠꯂꯤꯕ ꯎꯕꯔꯒꯤ ꯗ꯭ꯔꯥꯏꯕꯔ ꯑꯁꯤ ꯃꯤꯁꯇꯔ ꯁꯔꯠ ꯑꯁꯤ ꯃꯥꯁꯦ ꯃꯤ ꯌꯥꯝ ꯐꯕ ꯃꯤ ꯑꯣꯏ ꯑꯩꯅ ꯑꯁꯤꯗ ꯏꯍꯥꯟ ꯍꯥꯟꯅ ꯑꯁꯤꯗ ꯉꯁꯤ ꯅꯧꯅ ꯂꯥꯛꯄꯗ ꯑꯩꯅ ꯃꯐꯝꯗꯣ ꯅꯧꯕꯒꯤ ꯑꯩ ꯈꯪꯗ꯭ꯔꯦ ꯑꯗꯨꯕꯨ ꯑꯁꯤ ꯗ꯭ꯔꯥꯏꯕꯔꯅ ꯑꯩꯕꯨ ꯐꯖꯅ ꯇꯝꯂꯤꯌꯦ ꯐꯖꯅ ꯄꯨꯕꯤꯌꯦ ꯑꯗꯨꯗ ꯅꯠꯇ꯭ꯔꯗꯤ ꯃꯤ ꯈꯔꯗꯤ ꯂꯩꯌꯦꯅ ꯗ꯭ꯔꯥꯏꯕꯔ ꯈꯔꯗꯤ ꯑꯗꯨꯝ ꯑꯩꯈꯣꯏꯕꯨ ꯀꯣꯏꯆꯠ ꯆꯠ ꯄꯨꯔꯒ ꯄꯩꯁꯥꯗꯣ ꯌꯥꯝ ꯅꯤꯕꯁꯨ ꯂꯩꯌꯦ ꯑꯗꯣ ꯃꯥꯗꯤ ꯆꯞ ꯆꯥꯅ ꯑꯩꯕꯨ ꯊꯤꯟꯕꯤꯕ ꯋꯥꯅꯦ ꯑꯗꯣ ꯃꯥꯁꯦ ꯋꯥꯔꯤ ꯋꯥꯇꯥꯏ ꯇꯧꯕꯁꯨ ꯌꯥꯝ ꯅꯨꯡꯉꯥꯏꯕ ꯃꯤ ꯑꯃꯅꯤ ꯑꯗꯨ ꯃꯤ ꯌꯥꯝ ꯐꯕ ꯃꯤ ꯑꯃꯅꯤ ꯍꯣꯔꯦꯟ ꯃꯤ ꯀꯅꯥꯒꯨꯝꯕꯅ ꯒꯥꯔꯤ ꯇꯣꯡꯒꯦ ꯍꯥꯏꯔꯗꯤ ꯑꯁꯤ ꯒꯥꯔꯤ ꯒꯥꯔꯤ ꯅꯝꯕꯔ ꯃꯅꯤꯄꯨꯔ ꯑꯦꯝ ꯑꯦꯟ ꯑꯦ ꯋꯥꯟ ꯐꯥꯏꯚ ꯐꯣꯔ ꯊ꯭ꯔꯤ ꯇꯨ ꯑꯗꯨꯗ ꯇꯣꯡꯂꯗꯤ ꯗ꯭ꯔꯥꯏꯕꯔ ꯑꯐꯕ ꯊꯦꯡꯅꯒꯅꯤ ꯃꯥꯒꯤ ꯒꯥꯔꯤꯅꯦꯕꯀꯣ ꯑꯁꯤꯁꯦ ꯑꯩ ꯌꯥꯝ ꯍꯔꯥꯎꯋꯦ ꯑꯩꯍꯥꯛ ꯃꯥꯒꯤ ꯍꯣꯁꯄꯤꯇꯥꯂꯤꯇꯤ ꯎꯔꯒ ꯌꯥꯝ ꯊꯥꯒꯠ ꯂꯤ ꯊꯥꯒꯠ ꯆꯔꯤꯕ ꯃꯥꯕꯨ ꯊꯥꯒꯠꯄꯤꯕꯅꯤ ꯑꯗꯨꯒꯤ